ꯑꯩꯒꯤ ꯃꯣꯠ ꯃꯇꯨꯡ ꯏꯟꯅꯗꯤ ꯏꯅꯔ ꯂꯥꯏꯟ ꯄꯔꯃꯤꯠ ꯆꯠꯅꯍꯜꯂꯛꯂꯤꯕꯁꯤ ꯇꯁꯦꯡꯅ ꯍꯥꯏꯔꯒꯗꯤ ꯃꯁꯤ ꯑꯐꯕ ꯈꯣꯡꯊꯥꯡꯅꯤ ꯍꯥꯏꯅ ꯂꯧꯋꯤ ꯃꯔꯝꯗꯤ ꯀꯔꯤꯒꯤꯅꯣ ꯍꯥꯏꯕ ꯃꯇꯃꯗ ꯃꯅꯤꯄꯨꯔ ꯍꯥꯔꯤꯕ ꯁꯇꯦꯠ ꯑꯁꯤ ꯌꯥꯝꯅ ꯄꯤꯛꯄ ꯑꯗꯨꯒꯨꯝꯂꯕ ꯁ꯭ꯇꯦꯠ ꯁ꯭ꯇꯦꯠ ꯃꯈꯜ ꯑꯃꯅꯤ ꯑꯗꯨꯕꯨ ꯍꯥꯏꯔꯤꯕ ꯁ꯭ꯇꯦꯠ ꯑꯁꯤꯗ ꯑꯩꯇꯣꯞꯄ ꯑꯈꯣꯏꯒꯤ ꯑꯥꯎꯁꯥꯏꯗꯔ ꯃꯌꯥꯝ ꯑꯝꯅ ꯆꯪꯁꯜꯂꯛꯄ ꯍꯥꯏꯕꯗꯤ ꯅꯟ ꯃꯅꯤꯄꯨꯔꯤ ꯃꯌꯥꯝꯅ ꯆꯪꯖꯜꯂꯛꯄꯅ ꯑꯩꯈꯣꯏꯒꯤ ꯂꯩꯔꯤꯕ ꯑꯩꯈꯣꯏꯒꯤ ꯄꯣꯄꯨꯂꯦꯁꯟꯖꯤꯗ ꯑꯁꯨꯛꯀꯤ ꯃꯇꯤꯛ ꯌꯥꯝꯅ ꯑꯀꯥꯏꯕ ꯑꯃ ꯄꯤꯔꯛꯄꯗꯒꯤ ꯏꯅꯔ ꯂꯥꯏꯟ ꯄꯔꯃꯤꯠ ꯑꯁꯤ ꯆꯠꯅꯔꯕꯗꯤ ꯃꯈꯣꯏꯒꯤ ꯗꯣꯀꯨꯃꯦꯟꯅꯆꯤꯡꯕꯁꯤꯡ ꯂꯩꯕ ꯑꯃꯁꯨꯡ ꯃꯈꯣꯏꯅ ꯆꯪꯉꯛꯂꯤꯕꯁꯤ ꯀꯔꯤꯒꯤꯅꯣ ꯀꯔꯤ ꯃꯔꯝꯒꯤꯅꯣ ꯍꯥꯏꯕꯒꯤ ꯏꯟ ꯗꯏꯇꯦꯜꯁꯇꯣ ꯈꯪꯕ ꯉꯝꯃꯤ ꯑꯗꯨꯅ ꯑꯥꯏ ꯑꯦꯜ ꯄꯤ ꯆꯠꯅꯍꯟꯕꯁꯤ ꯈ꯭ꯋꯥꯏꯗꯒꯤ ꯃꯔꯨꯑꯣꯏꯕ ꯊꯕꯛꯅꯤ